ꯑꯩꯅ ꯎꯒꯤ ꯈꯥꯕꯩꯒꯤ ꯁꯦꯠ ꯑꯃ ꯂꯩꯕꯗꯣ ꯈꯔ ꯈꯔ ꯑꯃꯗꯤ ꯑꯍꯥꯟꯕ ꯁꯤꯖꯤꯟꯅꯕꯗ ꯑꯗꯨꯝ ꯃꯆꯨ ꯆꯨꯁꯟꯈ꯭ꯔꯦ ꯑꯗꯨꯒ ꯑꯃꯅ ꯑꯍꯥꯟꯕ ꯀꯣꯠꯄꯗ ꯑꯗꯨꯝ ꯇꯦꯛꯈ꯭ꯔꯦ ꯌꯥꯝꯅ ꯊꯋꯥꯏ ꯅꯨꯡꯉꯥꯏꯇꯦ